ꯂꯨꯍꯣꯡꯕ ꯅꯨꯃꯤꯠꯇꯨꯒꯤ ꯃꯤ ꯕꯥꯔꯇꯣꯟ ꯇꯧꯕꯁꯤꯡ ꯑꯗꯨꯒꯤ ꯆꯧꯔꯥꯛꯅ ꯃꯤ ꯃꯁꯤꯡ ꯍꯥꯏꯐꯦꯠ ꯄꯥꯊꯣꯛꯑꯒ ꯑꯗꯨꯒꯤ ꯀꯣꯟꯅꯅꯕ ꯃꯑꯣꯡꯗ ꯁꯤꯟꯇꯦꯛꯁ ꯑꯆꯧꯕ ꯑꯃ ꯂꯧꯔꯒ ꯑꯗꯨꯒ ꯋꯥꯇꯔ ꯁꯞꯄ꯭ꯂꯥꯏꯁꯤꯡꯗꯒꯤ ꯏꯁꯤꯡꯒꯤ ꯗꯤꯂꯤꯚꯔ ꯇꯧꯕ ꯀꯟꯇꯦꯛꯁꯤꯡ ꯑꯗꯨ ꯀꯧꯔꯒ ꯏꯁꯤꯡ ꯑꯗꯨ ꯁꯤꯟꯇꯦꯛꯁ ꯑꯗꯨꯗ ꯍꯥꯞꯆꯤꯜꯂꯒ ꯊꯝꯃꯤ ꯑꯣꯔ ꯑꯃꯅ ꯆꯛꯆꯥ ꯍꯩꯖꯥꯟꯅꯕꯒꯤ ꯃꯇꯥꯡꯗ ꯂꯥꯛꯀꯥꯟꯗꯅ ꯕꯖꯥꯔꯗ ꯐꯪꯕ ꯃꯤꯅꯔꯦꯟ ꯏꯁꯤꯡ ꯄꯦꯛꯀꯦꯁꯁꯤꯡ ꯑꯗꯨ ꯃꯤꯁꯤꯡ ꯑꯗꯨꯒꯤ ꯃꯇꯨꯡ ꯏꯟꯅ ꯂꯩꯔꯒ ꯃꯈꯣꯏꯗ ꯅꯨꯡꯉꯥꯏꯒꯗꯕ ꯃꯑꯣꯡꯗ ꯁꯤꯟꯗꯣꯛꯑꯒ ꯊꯝꯃꯤ